ꯎꯝ ꯍꯜꯂꯣ ꯚꯥꯏ ꯅꯨꯡꯉꯥꯏꯔꯤꯕ꯭ꯔꯣ ꯑꯩꯅꯦ ꯇꯍꯤꯔꯅꯦ

ꯑꯗꯨꯝ ꯅꯨꯡꯉꯥꯏꯔꯤ ꯑꯅꯥ ꯑꯌꯦꯛꯀꯗꯤ ꯌꯥꯎꯗ꯭ꯔꯦꯀꯣ ꯑꯩꯁꯦ ꯁꯨꯝ ꯑꯩꯈꯣꯏꯁꯤ ꯄꯥꯎ ꯐꯥꯎꯅꯗꯕꯁꯨ ꯀꯨꯏꯔꯦ ꯑꯗꯨ ꯂꯥꯛꯏꯕ ꯁꯟꯗꯦꯁꯤꯗ ꯀꯣꯏꯕ ꯆꯠꯁꯦꯅ ꯍꯥꯏꯒꯦꯅ ꯇꯧꯔꯛꯏꯅꯤ ꯅꯪ ꯁꯪꯒꯗ꯭ꯔꯣ ꯈꯨꯒꯥ ꯗꯥꯝꯗꯅꯤ

ꯄꯨꯡ ꯇꯔꯥ ꯃꯥꯊꯣꯏ ꯑꯗꯨꯋꯥꯏꯗ ꯆꯠꯁꯦ ꯑꯗꯨꯝ ꯅꯪ ꯁꯪꯒꯅꯤ ꯍꯥꯏꯔꯗꯤ

ꯑꯥ ꯌꯥꯏ ꯑꯩꯒꯤ ꯃꯔꯨꯞ ꯃꯄꯥꯡ ꯑꯍꯨꯝꯃꯨꯛ ꯂꯥꯛꯑꯒꯦ ꯑꯗꯨꯒ ꯅꯣꯏ ꯅꯥꯃꯥꯅꯕꯤꯁꯤꯡ ꯑꯃ ꯑꯅꯤꯁꯨ ꯑꯍꯨꯝ ꯃꯨꯛ ꯃꯔꯤ ꯃꯨꯛ ꯑꯗꯨꯝ ꯍꯧꯖꯤꯜꯂꯛꯑꯣ ꯅꯪꯁꯨ ꯒꯥꯔꯤꯗꯨ ꯑꯩꯅ ꯑꯗꯨꯝ ꯑꯦꯔꯦꯟ ꯇꯧꯔꯛꯑꯒꯦ ꯒꯥꯔꯤ ꯑꯅꯤꯃꯨꯛ ꯎꯝ ꯍꯣꯏ ꯌꯥꯏ ꯑꯗꯨꯃꯥꯏꯅ ꯇꯧꯔꯁꯤ ꯎꯝ ꯐꯔꯦ ꯐꯔꯦ ꯍꯣꯏ ꯊꯝꯃꯦ ꯊꯝꯃꯦ ꯎꯝ